ꯑꯩꯅ ꯉꯍꯥꯟ ꯊꯕꯛ ꯑꯃꯒꯤ ꯑꯣꯇꯣ ꯊꯧꯗꯣꯛꯄꯗ ꯍꯥꯊꯨ ꯍꯥꯊꯨ ꯇꯧꯕꯗ ꯏꯀꯣ ꯚꯦꯟ ꯑꯃꯗ ꯋꯥꯏꯁꯤꯜꯂꯨꯔꯦ ꯑꯩꯗꯤ ꯌꯥꯝꯅ ꯊꯧꯕꯁꯨ ꯍꯩꯇꯦ ꯑꯗꯨꯅ ꯊꯧꯗꯨꯛ ꯑꯃ ꯇꯧꯕꯗ ꯁꯣꯏꯈ꯭ꯔꯦ ꯀꯃꯥꯏꯅ ꯁꯣꯏ ꯍꯥꯏꯕꯗ ꯑꯩꯅ ꯀ꯭ꯂꯁꯇꯨ ꯅꯝꯁꯤꯜꯂꯒ ꯁꯦꯜꯂꯔ ꯋꯥꯡꯅ ꯂꯩꯈꯠꯄ ꯃꯇꯝꯗ ꯀ꯭ꯂꯁ ꯑꯗꯨ ꯈꯪꯊꯥ ꯊꯥꯕ ꯃꯇꯝꯗ ꯑꯩꯒꯤ ꯃꯃꯥꯡꯗ ꯏꯀꯣ ꯚꯦꯟ ꯑꯃ ꯂꯩ ꯑꯗꯨꯗ ꯊꯣꯝꯖꯤꯟꯈ꯭ꯔꯦ ꯌꯥꯝꯅ ꯅꯨꯡꯉꯥꯏꯇꯦ ꯏꯀꯣ ꯚꯦꯟꯒꯤ ꯗ꯭ꯔꯥꯏꯚꯔꯗꯨꯅ ꯌꯥꯝꯅ ꯋꯥꯊꯤ ꯇꯧꯋꯤ ꯉꯥꯡꯉꯛꯏ ꯑꯩ ꯁꯣꯏꯕꯅꯤꯅ ꯑꯗꯨꯒ ꯃꯥꯒꯤ ꯒꯥꯔꯤꯗꯨ ꯈꯔ ꯁꯣꯛꯑꯦ ꯄꯩꯁꯥ ꯁꯦꯜ ꯂꯤꯁꯤꯡ ꯃꯉꯥ ꯆꯪꯒꯅꯤ ꯍꯥꯏꯅ ꯍꯥꯏꯔꯛꯏ ꯍꯥꯏꯕꯗ ꯃꯥꯒꯤ ꯒꯥꯔꯤꯗꯨꯒꯤ ꯍꯦꯠ ꯂꯥꯏꯠ ꯁꯣꯛꯄꯒꯤ ꯃꯔꯝ ꯑꯗꯨꯅ ꯑꯩꯒꯤ ꯒꯥꯔꯤꯗꯨꯁꯨ ꯍꯦꯠ ꯂꯥꯏꯠ ꯄꯨꯝꯆꯥꯏ ꯆꯥꯏꯔꯦ ꯑꯗꯨꯅ ꯑꯩꯒꯤꯁꯨ ꯄꯩꯁꯥ ꯁꯦꯜ ꯈꯔ ꯆꯪꯒꯅꯤ ꯍꯥꯏꯅ ꯍꯥꯏꯈꯤ ꯃꯥꯒꯤ ꯍꯦꯠ ꯂꯥꯏꯠ ꯁꯦꯝꯕꯗ ꯂꯤꯁꯤꯡ ꯃꯉꯥ ꯆꯪꯒꯅꯤ ꯍꯥꯏꯔꯛꯈꯤ ꯑꯗꯨꯒ ꯑꯩꯅ ꯂꯤꯁꯤꯡ ꯑꯅꯤ ꯆꯥꯝꯃꯉꯥ ꯄꯤꯔꯒꯦ ꯍꯥꯏꯅ ꯍꯥꯏꯈꯤ ꯑꯗꯨꯗ ꯃꯥꯅ ꯂꯤꯁꯤꯡ ꯑꯅꯤ ꯆꯥꯝꯃꯉꯥꯗꯤ ꯌꯥꯔꯣꯏ ꯂꯤꯁꯤꯡ ꯃꯉꯥ ꯆꯪꯒꯅꯤ ꯑꯗꯨꯗ ꯑꯩꯅ ꯃꯥꯕꯨ ꯐꯖꯅ ꯍꯥꯏꯗꯨꯅ ꯍꯥꯏꯈꯤ ꯂꯤꯁꯤꯡ ꯑꯅꯤ ꯆꯥꯝꯃꯉꯥꯁꯤ ꯂꯧꯔꯣ ꯍꯥꯏꯅ ꯍꯥꯏꯔꯒ ꯑꯩꯅ ꯂꯤꯁꯤꯡ ꯑꯅꯤ ꯆꯥꯝꯃꯉꯥ ꯄꯤꯈꯤ ꯑꯗꯨꯒ ꯂꯤꯁꯤꯡ ꯑꯅꯤ ꯆꯥꯝꯃꯉꯥ ꯄꯤꯔꯕ ꯃꯇꯨꯡꯗ ꯑꯩꯒꯤ ꯒꯥꯔꯤ ꯑꯗꯨ ꯋꯥꯔꯛꯁꯣꯞꯇ ꯏꯟꯁꯤꯟꯈ꯭ꯔꯦ ꯑꯩꯒꯤ ꯍꯦꯠ ꯂꯥꯏꯠ ꯑꯗꯨ ꯁꯦꯝꯅꯕ ꯋꯥꯔꯛꯁꯣꯞ ꯅꯨꯄꯥꯗꯨꯗ ꯍꯥꯏꯔꯝꯃꯤ